ꯍꯜꯂꯣ ꯎꯝ ꯎꯝ ꯇꯥꯏ ꯇꯥꯏ ꯇꯥꯕ꯭ꯔꯣ ꯍꯨꯝ ꯀꯔꯤ ꯑꯥꯁ ꯅꯈꯣꯏ ꯌꯨꯝ ꯁꯦꯝꯕꯗꯨꯗꯤ ꯅꯨꯡꯉꯥꯏꯅ ꯂꯩꯔꯝꯃꯦ ꯌꯥꯝ ꯐꯖꯅ ꯂꯩꯔꯝꯃꯦ ꯃꯤ ꯈꯔꯅ ꯅꯈꯣꯏꯒꯤ ꯗꯤꯒꯤꯗꯝꯃꯛꯇ ꯁꯦꯝꯕꯤꯕ ꯈꯣꯠꯄꯤꯕ ꯁꯦꯡꯗꯣꯛꯄꯤꯕ ꯌꯥꯝ ꯂꯩꯔꯝꯃꯦ

ꯑꯥ ꯑꯗꯨꯕꯨ ꯂꯣꯁꯤꯟꯒꯗꯕ ꯈꯔꯗꯤ ꯂꯩꯔꯤ ꯍꯧꯖꯤꯛ ꯅꯈꯣꯏꯒꯤ ꯌꯨꯝ ꯃꯅꯥꯛꯇ ꯇ꯭ꯔꯦꯛ ꯑꯃ ꯁꯥꯒꯗꯕ ꯀꯣ ꯑꯗꯨ ꯁꯤꯃꯦꯟꯅꯦ ꯌꯣꯠꯅꯦ ꯈꯔ ꯂꯧꯔꯒ ꯅꯨꯡꯉꯥꯏꯅ ꯐꯖꯅ ꯁꯥꯔꯝꯃꯣ ꯑꯗꯨ ꯑꯣꯏꯔꯗꯤ ꯌꯥꯔꯦ ꯑꯇꯣꯞꯄꯗꯤ ꯋꯥꯈꯜꯗꯤ ꯂꯩꯇꯦ ꯁꯤꯃꯦꯟ ꯕꯦꯛ ꯇꯥꯔꯥꯃꯨꯛ ꯆꯪꯒꯅꯤ ꯑꯗꯨ ꯌꯣꯠ ꯕꯟꯗꯜ ꯑꯅꯤꯒꯨꯝꯕ ꯂꯧꯔꯣꯀꯣ ꯑꯗꯨꯒ ꯂꯦꯕꯔ ꯂꯦꯕꯔ ꯑꯅꯤ ꯂꯦꯕꯔ ꯑꯅꯤ ꯂꯧꯔꯣ ꯅꯈꯣꯏ ꯇꯥꯏꯜꯁꯀꯨꯝꯕ ꯍꯥꯞꯀꯦ ꯍꯥꯞꯄꯣꯏ ꯇꯥꯏꯜꯁꯨ ꯍꯥꯞꯀꯅꯤ ꯑꯗꯨꯗꯤ ꯇꯥꯏꯜꯁꯁꯦ ꯑꯗꯨꯗꯤ ꯌꯨꯝꯁꯦ ꯐꯖꯥꯅꯤꯡꯉꯥꯏ ꯀꯣ ꯎꯝ ꯅꯪꯒ ꯄꯣꯠꯆꯩꯗꯨ ꯁꯨꯅ ꯄꯨꯔꯒ ꯑꯗꯨ ꯇꯧꯔꯗꯤ ꯌꯨꯝꯗꯤ ꯐꯖꯒꯅꯤ ꯑꯗꯨ ꯅꯪ ꯑꯗꯨ ꯀꯩꯗꯧꯉꯩ ꯂꯥꯛꯀꯦ ꯍꯥꯏꯕ꯭ꯔꯣ ꯍꯌꯦꯡ ꯍꯪꯆꯤꯠ ꯂꯥꯛꯀꯦꯔꯣ ꯍꯌꯦꯡ ꯍꯪꯆꯤꯠꯁꯤꯕꯨ ꯅꯪꯕꯨ ꯀꯩꯅꯣ ꯊꯕꯛ ꯂꯩꯇꯦ ꯂꯥꯛꯑꯣ ꯂꯥꯛꯑꯣ ꯑꯗꯨ ꯅꯪꯒꯤ ꯑꯗꯨꯝ ꯑꯩꯅ ꯍꯧꯖꯤꯛ ꯍꯥꯏꯔꯤꯕ ꯃꯆꯝꯗꯣ ꯁꯤꯃꯦꯟꯅꯦ ꯌꯣꯠꯅꯦ ꯇꯥꯏꯁꯅꯦ ꯑꯗꯨ ꯂꯧꯔꯒ ꯂꯥꯛꯑꯣ ꯑꯗꯨꯒ ꯋꯥꯇꯔ ꯑꯗꯨꯒ ꯍꯧꯖꯤꯛ ꯅꯪꯅ ꯄꯨꯒꯗꯕꯁꯦ ꯑꯗꯨ ꯃꯔꯛꯇꯒꯤ ꯑꯩꯉꯣꯟꯗꯗꯤ ꯁꯤꯃꯦꯟ ꯇꯣꯠꯅꯤꯡꯉꯥꯏ ꯄ꯭ꯂꯥꯁꯇ꯭ꯔ ꯇꯧꯅꯤꯡꯉꯥꯏ ꯆꯥꯃꯁ ꯑꯅꯤ ꯗꯔꯀꯥꯔ ꯑꯣꯏꯒꯅꯤ ꯑꯗꯨꯃꯥꯏ ꯂꯥꯛꯑꯒ ꯃꯤ ꯂꯦꯕꯣꯔꯗꯣ ꯑꯣꯏꯅꯥ ꯑꯥ ꯌꯨꯝꯗꯒꯤ ꯊꯤꯕꯤꯒꯦ ꯃꯤ ꯂꯦꯕꯣꯔ ꯑꯅꯤ ꯊꯤꯕꯤꯒꯦꯕꯀꯣ ꯑꯗꯨ ꯑꯣꯏꯔꯗꯤ ꯃꯤ ꯊꯤꯕꯗꯤ ꯃꯇꯝꯁꯤ ꯌꯥꯝ ꯆꯪꯉꯣꯏ ꯑꯊꯨꯕꯗ ꯂꯣꯏꯁꯟꯕꯤꯕ ꯇꯥꯕꯅꯦ ꯅꯪꯒꯤꯗꯣ ꯅꯪꯗꯨꯒ ꯊꯨꯅ ꯂꯣꯁꯤꯟꯒꯦꯔꯥ ꯇꯞꯅ ꯇꯧꯒꯦꯔꯥ ꯑꯗꯨꯗꯤ ꯅꯪꯒꯤ ꯃꯈꯥ ꯄꯣꯜꯂꯦ ꯅꯪꯒꯤ ꯄꯩꯁꯥ ꯇꯧꯔꯗꯤ ꯅꯨꯃꯤꯠ ꯑꯅꯤꯅꯤꯗ ꯑꯗꯨꯝ ꯂꯣꯏꯕꯤꯔꯛꯀꯅꯤ ꯍꯥꯏꯕꯤ ꯑꯩꯅ ꯐꯖꯅ ꯍꯥꯏꯕꯤꯔꯛꯀꯦꯀꯣ ꯌꯥꯏ ꯀꯣ ꯑꯦ ꯇꯣ ꯇꯣ ꯑꯗꯨꯗꯤ ꯍꯣꯏ ꯍꯣꯏ ꯐꯖꯅ ꯌꯦꯡꯕꯤꯒꯦ ꯃꯤ ꯑꯗꯨ ꯑꯩ ꯍꯦꯜꯄꯔꯁꯨ ꯊꯝꯃꯒ ꯅꯈꯣꯏꯒꯤꯁꯤ ꯐꯖꯅ ꯁꯤꯟꯗꯣꯛ ꯁꯤꯟꯖꯤꯟ ꯇꯧꯔꯒ ꯑꯗꯨꯝ ꯌꯦꯡꯕꯤꯕꯅꯤꯀꯣ ꯍꯦ ꯇꯣ ꯇꯣ ꯍꯦ ꯇꯣ ꯎꯝ ꯑꯣꯀꯦ ꯑꯣꯀꯦ ꯇꯣ ꯐꯔꯦ ꯑꯗꯨꯗꯤ ꯀꯣ ꯊꯝꯃꯦ ꯎꯝ